ꯁꯥꯟꯅꯕꯒꯤ ꯍꯥꯏꯔꯒꯗꯤ ꯁꯥꯟꯅꯕꯁꯤꯅ ꯍꯛꯆꯥꯡ ꯁꯥꯖꯦꯟ ꯑꯣꯏꯅꯁꯨ ꯑꯗꯨꯒꯤ ꯄ꯭ꯂꯁ ꯑꯉꯥꯡꯁꯤꯡꯗꯁꯨ ꯍꯥꯏꯕꯗꯤ ꯅꯤꯁꯥꯒꯤ ꯀꯩꯅꯣꯗ ꯇꯥꯎꯗꯅꯕ ꯁꯥꯟꯅꯕꯒꯤ ꯋꯥꯈꯜꯂꯣꯟꯗꯣ ꯂꯩꯍꯟꯅꯕ ꯑꯗꯨꯒ ꯌꯥꯝꯅ ꯍꯛꯆꯥꯡꯗꯁꯨ ꯀꯥꯟꯅꯒꯗꯕ ꯑꯗꯨꯒ ꯃꯁꯥꯒꯤ ꯃꯍꯩ ꯑꯃꯁꯨ ꯑꯣꯏꯍꯜꯂꯦ ꯁꯥꯟꯅꯕꯁꯤꯅ ꯃꯥꯏ ꯀꯥꯟꯅꯕ ꯍꯥꯏꯔꯒꯗꯤ ꯌꯥꯝ ꯂꯩꯌꯦ ꯃꯥꯏ ꯔꯣꯜꯁꯦ ꯑꯗꯨꯨꯒ ꯄ꯭ꯂꯁ ꯃꯥꯒꯤ ꯏꯁꯄꯣꯔꯠꯁ ꯃꯊꯪ ꯃꯊꯪ ꯌꯥꯎꯔꯛꯑꯒ ꯁꯣꯞꯋꯦꯌꯔ ꯂꯦꯕꯦꯜ ꯏꯁꯇꯦꯠ ꯂꯦꯕꯦꯜ ꯅꯦꯁꯅꯦꯜ ꯂꯦꯕꯦꯜ ꯑꯗꯨꯒ ꯊꯥꯛ ꯊꯥꯛ ꯂꯥꯛꯑꯒ ꯑꯗꯨꯃꯥꯏꯅ ꯇꯧꯔꯒ ꯑꯐꯥꯎꯕ ꯁꯥꯟꯅꯔꯣꯏ ꯑꯃ ꯑꯣꯏꯔꯛꯄꯁꯨ ꯌꯥꯕꯒꯤ ꯆꯥꯡꯁ ꯌꯥꯝ ꯂꯩꯌꯦ ꯑꯗꯨꯅ ꯁꯥꯟꯅꯕꯒꯤ ꯀꯥꯟꯅꯕ ꯍꯥꯏꯔꯒꯗꯤ ꯃꯦꯟ ꯑꯣꯏꯅꯗꯤ ꯍꯛꯆꯥꯡꯒꯤꯗꯤ ꯌꯥꯝ ꯀꯥꯅꯩꯌꯦ ꯑꯉꯥꯡꯁꯤꯡꯗꯁꯨ ꯑꯗꯨꯒ ꯑꯗꯨꯝ ꯁꯥꯟꯅꯔꯣꯏꯁꯤꯡꯗꯁꯨ ꯌꯥꯝ ꯀꯥꯟꯅꯕ ꯑꯃ ꯑꯣꯏꯍꯜꯂꯤ